ꯑꯩꯈꯣꯏ ꯊꯧꯕꯥꯜ ꯖꯤꯜꯂꯥꯒꯤ ꯑꯣꯏꯅ ꯈꯨꯕꯝꯁꯤꯡ ꯃꯔꯨ ꯑꯣꯏꯕ ꯈꯨꯕꯝꯁꯤꯡ ꯈꯔ ꯑꯗꯨꯗꯤ ꯈꯣꯡꯖꯣꯝ ꯈꯣꯡꯖꯣꯝ ꯋꯥꯔ ꯃꯦꯃꯣꯔꯤꯑꯦꯜ ꯑꯗꯒꯤ ꯑꯦꯝ ꯑꯦꯝ ꯑꯥꯔ ꯁꯤ ꯄꯥꯛ ꯑꯁꯤꯁꯤꯡ ꯑꯁꯤ ꯂꯩꯖꯩ ꯃꯁꯤꯗ ꯑꯩꯈꯣꯏꯅ ꯆꯠꯅꯤꯡ ꯃꯇꯝꯗ ꯆꯠꯂꯒ ꯇꯤꯀꯦꯠ ꯀꯛꯑꯒ ꯑꯩꯈꯣꯏꯅ ꯃꯐꯝ ꯑꯗꯨꯗ ꯑꯩꯈꯣꯏꯒꯤ ꯐꯖꯕ ꯑꯃꯗꯤ ꯃꯈꯣꯏꯗ ꯐꯖꯕꯁꯤꯡ ꯑꯃꯗꯤ ꯃꯈꯣꯏ ꯃꯈꯣꯏꯒꯤ ꯅꯨꯡꯉꯥꯏꯕꯁꯤꯡ ꯑꯗꯨ ꯑꯩꯈꯣꯏꯅ ꯂꯧꯕ ꯌꯥꯏ ꯑꯗꯨꯗ ꯑꯩꯈꯣꯏꯅ ꯑꯇꯩꯗꯤ ꯊꯣꯏꯗꯣꯛꯄ ꯑꯩꯈꯣꯏ ꯃꯐꯝꯗꯤ ꯂꯩꯖꯗꯦ